ꯖꯅꯋꯥꯔꯤ ꯅꯤꯄꯥꯟ ꯂꯤꯁꯤꯡ ꯑꯃꯒ ꯆꯃꯥꯄꯟ ꯃꯔꯤꯐꯨꯇꯔꯥ ꯃꯔꯤꯁꯦ ꯑꯩꯒꯤ ꯄꯣꯛꯄ ꯅꯨꯃꯤꯠꯅꯤ ꯐꯦꯕꯋꯥꯔꯤ ꯇꯥꯡ ꯇꯔꯥꯃꯔꯤ ꯂꯤꯁꯤꯡ ꯑꯃꯒ ꯆꯃꯥꯄꯟ ꯃꯔꯤꯐꯨꯇꯔꯥ ꯇꯔꯦꯠꯁꯤ ꯑꯩꯒꯤ ꯁ꯭ꯀꯨꯜ ꯑꯍꯥꯟꯕ ꯀꯥꯕ ꯅꯨꯃꯤꯠꯅꯤ ꯂꯤꯁꯤꯡ ꯑꯅꯤꯒꯤ ꯖꯨꯂꯥꯏꯒꯤ ꯇꯥꯡ ꯀꯨꯟꯁꯦ ꯑꯩꯈꯣꯏꯒꯤ ꯏꯅꯥꯎꯅꯨꯄꯥ ꯄꯣꯛꯄ ꯅꯨꯃꯤꯠꯅꯤ ꯃꯥꯔꯁꯀꯤ ꯇꯥꯡ ꯇꯔꯥꯃꯉꯥ ꯂꯤꯁꯤꯡ ꯑꯅꯤ ꯃꯔꯤꯗ ꯑꯩꯒꯤ ꯏꯅꯥꯎꯅꯨꯄꯥꯒꯤ ꯑꯍꯥꯟꯕ ꯁ꯭ꯀꯨꯜ ꯆꯠꯄ ꯅꯨꯃꯤꯠꯅꯤ ꯑꯦꯄ꯭ꯔꯤꯜꯒꯤ ꯇꯥꯡ ꯀꯨꯟ ꯂꯤꯁꯤꯡ ꯑꯅꯤ ꯀꯨꯟꯁꯦ ꯑꯩꯈꯣꯏꯒꯤ ꯌꯨꯝ ꯁꯪꯒꯥꯕ ꯅꯨꯃꯤꯠꯅꯤ